ꯂꯩꯀꯥꯏꯒꯤ ꯑꯣꯏꯕ ꯁꯃꯁ꯭ꯌꯥꯁꯤꯡ ꯂꯥꯛꯄꯗ ꯈꯨꯡꯒꯪ ꯑꯗꯨꯒꯤ ꯀ꯭ꯂꯕ ꯑꯃꯁꯨꯡ ꯃꯦꯝꯕꯔ ꯄ꯭ꯔꯙꯥꯟꯁꯤꯡ ꯇꯥꯟꯅꯩ ꯇꯥꯟꯖꯥ ꯑꯗꯨꯒꯤ ꯇꯥꯟꯖꯥ ꯃꯇꯨꯡ ꯏꯟꯅ ꯁꯃꯁ꯭ꯌꯥ ꯑꯗꯨꯒꯤ ꯃꯇꯨꯡ ꯏꯟꯅ ꯄꯨꯂꯤꯁꯁꯤꯡ ꯑꯃꯁꯨꯡ ꯄꯨꯂꯤꯁꯅ ꯌꯥꯗ꯭ꯔꯒꯗꯤ ꯀꯣꯔꯠꯇ ꯆꯠꯂꯒ ꯑꯥꯏꯟ ꯑꯗꯨꯕꯨ ꯃꯄꯨꯡ ꯐꯥꯅ ꯈꯪꯍꯟꯕꯒꯤꯗꯃꯛꯇ ꯈꯪꯍꯟꯅꯕꯒꯤꯗꯃꯛꯇ ꯆꯠꯂꯤ ꯑꯃꯁꯨꯡ ꯍꯣꯠꯅꯩ ꯑꯗꯨꯒ ꯂꯝꯒꯤ ꯊꯧꯗꯣꯛ ꯋꯥꯊꯣꯛꯁꯤꯡ ꯊꯣꯛꯂꯛꯄ ꯃꯇꯝꯗ ꯔꯦꯚꯤꯅ꯭ꯌꯨ ꯗꯤꯄꯥꯔꯠꯃꯦꯟꯗ ꯆꯠꯂꯤ ꯑꯗꯨꯒ ꯔꯦꯚꯤꯅ꯭ꯌꯨ ꯗꯤꯄꯥꯔꯠꯃꯦꯟꯒ ꯇꯥꯟꯅꯔꯕ ꯃꯇꯨꯡꯗ ꯉꯁꯥꯏꯒꯤ ꯁꯃꯁ꯭ꯌꯥ ꯑꯗꯨ ꯂꯣꯏꯁꯤꯟꯅꯕ ꯍꯣꯠꯅꯩ ꯀꯔꯤꯒꯨꯝꯕ ꯂꯣꯏꯁꯤꯟꯕ ꯉꯝꯗ꯭ꯔꯕꯗꯤ ꯑꯃꯨꯛꯀ ꯀꯣꯔꯠꯇ ꯋꯥꯌꯦꯜ ꯂꯣꯏꯁꯪ ꯆꯠꯂꯒ ꯂꯣꯏꯁꯤꯟꯅꯕ ꯍꯣꯠꯅꯩ ꯂꯣꯏꯅꯅ ꯂꯣꯟ ꯑꯃꯁꯨꯡ ꯈꯨꯠꯁꯨꯃꯟꯒꯤꯗꯃꯛꯇꯁꯨ ꯉꯁꯥꯏꯒꯤ ꯃꯔꯤ ꯂꯩꯅꯕ ꯃꯔꯤ ꯂꯩꯅꯕ ꯕꯤꯚꯥꯛ ꯀꯣꯔꯠꯁꯤꯡ ꯁꯔꯀꯥꯔꯒꯤ ꯂꯣꯏꯁꯪꯁꯤꯡꯗ ꯋꯥꯀꯠꯂꯤ ꯀꯔꯤꯒꯨꯝꯕ ꯃꯁꯤꯗ ꯉꯝꯃꯛꯇ꯭ꯔꯕ ꯃꯇꯨꯡꯗ ꯂꯣ ꯑꯥꯏꯟ ꯀꯣꯔꯠꯇ ꯆꯠꯂꯒ ꯑꯆꯨꯝꯕ ꯋꯥꯌꯦꯜ ꯐꯪꯅꯕꯒꯤꯗꯃꯛꯇ ꯍꯣꯠꯅꯩ